ꯎꯝ ꯍꯜꯂꯣ ꯃꯥꯅꯦ ꯃꯥꯅꯦ ꯑꯩꯈꯣꯏꯒꯤ ꯏꯔꯣꯟꯕꯒꯨꯝꯕ ꯑꯩꯈꯣꯏꯒꯤ ꯃꯅꯤꯄꯨꯔꯒꯤ ꯏꯟꯗꯤꯖꯤꯅꯁ ꯑꯣꯏꯕ ꯐꯨꯠ ꯍꯥꯏꯇꯥꯔꯦꯀꯣ ꯆꯤꯟꯖꯥꯛꯁꯤꯡꯁꯦ ꯁꯤꯁꯤꯒꯤ ꯍꯣꯇꯦꯜꯅꯦ ꯍꯥꯏꯕꯤꯌꯨ ꯌꯥꯅꯤ ꯑꯣ ꯐꯔꯦ ꯐꯔꯦ ꯀꯩꯗꯩꯏ ꯁꯣꯝꯅ ꯂꯥꯏꯟ ꯂꯧꯔꯤꯕ ꯃꯐꯝ ꯆꯞ ꯆꯥꯅꯕ ꯑꯗꯣꯝꯅ ꯄꯥꯝꯃꯤꯕ ꯄꯣꯠꯇꯣ ꯐꯪꯕ ꯃꯐꯝꯗꯅꯦꯕꯀꯣ ꯑꯩꯈꯣꯏꯒꯤ ꯍꯣꯇꯦꯜꯁꯦ ꯂꯤꯂꯤ ꯍꯣꯇꯦꯜ ꯀꯧꯋꯦꯕꯀꯣ ꯑꯗꯨꯒ ꯑꯩꯈꯣꯏꯗ ꯐꯪꯂꯤꯁꯦ ꯑꯩꯈꯣꯏꯒꯤ ꯑꯩꯈꯣꯏꯗ ꯅꯟ ꯚꯦꯖꯤꯇꯦꯕꯜ ꯍꯥꯏꯕ ꯇꯥꯔꯦ ꯁꯥ ꯉꯥ ꯁꯨꯝꯕꯗꯤ ꯑꯩꯈꯣꯏꯗ ꯇꯧꯗ꯭ꯔꯦ ꯑꯗꯨꯒ ꯑꯣꯡꯂꯤ ꯚꯦꯖꯤꯇꯦꯕꯜ ꯑꯥꯏꯇꯦꯝ ꯈꯛꯇꯪꯒꯤꯅꯤꯕꯀꯣ ꯑꯩꯈꯣꯏꯗ ꯇꯧꯖꯔꯤꯁꯦ ꯑꯩꯈꯣꯏꯗ ꯏꯔꯣꯟꯕ ꯑꯗꯒꯤ ꯀꯥꯡꯁꯣꯏ ꯑꯗꯒꯤ ꯑꯩꯈꯣꯏꯒꯤ ꯁꯤꯡꯖꯨ ꯀꯣ ꯃꯌꯥꯟ ꯇꯨꯌꯥꯟ ꯇꯧꯕ ꯁꯤꯡꯖꯨꯁꯤꯡꯁꯦ ꯁꯨꯒꯨꯝꯕꯁꯦ ꯑꯗꯨꯝ ꯐꯪꯒꯅꯤ ꯑꯗꯣ ꯍꯧꯖꯤꯛ ꯍꯧꯖꯤꯛꯀꯤ ꯑꯣꯏꯅ ꯃꯌꯥꯝꯅ ꯄꯥꯝꯅ ꯆꯥꯅꯕꯀꯣ ꯑꯩꯈꯣꯏꯒꯤ ꯏꯔꯣꯟꯕ ꯃꯈꯜ ꯑꯃꯈꯛꯇꯪ ꯂꯩꯌꯦꯕ ꯑꯩꯈꯣꯏꯒꯤ ꯌꯣꯡꯆꯥꯛ ꯏꯔꯣꯟꯕꯁꯦ ꯌꯣꯡꯆꯥꯛꯁꯨ ꯌꯥꯝꯅ ꯂꯤꯗ꯭ꯔꯤꯕ ꯃꯇꯝꯅꯤꯅ ꯍꯧꯖꯤꯛ ꯅꯧꯔꯤꯉꯩ ꯃꯇꯝꯁꯤꯗ ꯏꯔꯣꯟꯕꯁꯤ ꯑꯗꯨꯛꯀꯤ ꯃꯇꯤꯛ ꯍꯥꯎꯕ ꯑꯗꯨ ꯃꯌꯥꯝꯅꯁꯨ ꯌꯥꯝ ꯗꯤꯃꯥꯟ ꯂꯩꯕ ꯑꯩꯈꯣꯏꯒꯤ ꯏꯔꯣꯟꯕꯁꯦ ꯍꯥꯎꯋꯦꯅ ꯑꯩꯈꯣꯏꯅ ꯁꯤꯖꯤꯟꯅꯔꯤꯕ ꯉꯥꯔꯤꯁꯦ

ꯍꯣꯏ ꯍꯣꯏ ꯌꯥꯅꯤ ꯌꯥꯅꯤ ꯑꯩꯈꯣꯏꯗ ꯐꯪꯉꯤꯁꯦ ꯍꯧꯖꯤꯛꯀꯤ ꯏꯔꯣꯟꯕꯗꯨꯃ ꯂꯩꯔꯦ ꯑꯗꯒꯤ ꯍꯪꯒꯥꯝ ꯐꯨꯠꯄꯀꯣ ꯑꯗꯨꯃ ꯂꯩꯔꯅꯤ ꯑꯗꯒꯤ ꯀꯥꯡꯁꯣꯏ ꯑꯃ ꯂꯩꯔꯅꯤ ꯑꯗꯨꯒ ꯑꯩꯈꯣꯏꯒꯤ ꯀꯥꯡꯍꯧ ꯍꯥꯏꯕꯗꯤ ꯚꯦꯂꯦꯟꯗ꯭ꯔꯤ ꯅꯠꯇ꯭ꯔꯒꯅ ꯈꯥꯃꯦꯟꯒꯨꯝꯕ ꯀꯥꯡꯍꯧꯀꯣ ꯑꯗꯨꯝꯕꯁꯨ ꯂꯩꯒꯅꯤ ꯑꯗꯨꯒ ꯑꯜꯂꯨꯁꯥꯛ ꯑꯩꯈꯣꯏꯒꯤ ꯑꯜꯂꯨ ꯑꯗꯒꯤ ꯃꯤꯛꯆꯔ ꯒꯤ ꯇꯥꯏꯞꯇ ꯍꯥꯏꯔꯦ ꯁꯣꯏꯕꯨꯝꯒꯨꯝꯕ ꯀꯩꯒꯨꯝꯕ ꯌꯥꯎꯔꯒ ꯑꯗꯨꯒꯨꯝꯕꯗꯨꯁꯨ ꯑꯗꯨꯝ ꯐꯪꯒꯅꯤ ꯍꯥꯏꯕꯗꯤ ꯃꯔꯨꯑꯣꯏꯅ ꯅꯟ ꯚꯦꯖꯤꯇꯦꯕꯜꯒꯤ ꯆꯥꯕ ꯌꯥꯕ ꯑꯍꯥꯎꯕ ꯑꯥꯏꯇꯦꯝꯒꯩꯁꯦ ꯑꯩꯈꯣꯏ ꯍꯣꯇꯦꯜꯗ ꯑꯗꯨꯝ ꯐꯪꯒꯅꯤ ꯑꯗꯣ ꯏꯊꯟꯇ ꯂꯥꯛꯀꯗꯣꯏꯔ ꯅꯠꯇ꯭ꯔꯒ ꯐꯦꯃꯤꯂꯤ ꯂꯥꯛꯀꯗꯣꯏꯔ ꯃꯤ ꯀꯌꯥꯃꯨꯛꯀꯤ ꯑꯦꯔꯦꯟꯖ ꯇꯧꯔꯝꯃꯨꯒꯦ ꯑꯗꯨꯒ ꯗꯦꯠ ꯀꯌꯥꯗ ꯑꯣꯏꯗꯣꯏꯅꯣ ꯑꯗꯨꯁꯨ ꯍꯥꯏꯐꯦꯠꯇꯪ ꯑꯩꯈꯣꯏꯗ ꯍꯥꯏꯕꯤꯔꯛꯎꯅꯦ ꯑ ꯂꯤꯂꯤ ꯍꯣꯇꯦꯜ ꯍꯥꯏꯔꯒ ꯁꯥꯏꯟ ꯕꯣꯔꯠ ꯑꯗꯨꯝ ꯆꯥꯎꯅ ꯑꯗꯨꯝ ꯊꯦꯠꯂꯒ ꯑꯗꯨꯝ ꯂꯩꯔꯕꯅꯦ ꯈꯪꯒꯅꯤ ꯍꯣꯍꯣ ꯂꯥꯛꯄꯤꯔꯣ ꯂꯥꯛꯄꯤꯔꯣ ꯑꯍꯥꯟꯕ ꯑꯩꯈꯣꯏꯒꯤ ꯇꯨꯔꯤꯁꯀꯤ ꯑꯍꯥꯟꯕ ꯀꯁꯇꯃꯔ ꯑꯣꯏꯕꯅꯤꯅ ꯑꯗꯨꯝ ꯁꯣꯝꯒꯤꯁꯨ ꯑꯩꯈꯣꯏꯅ ꯌꯥꯝ ꯆꯥꯎꯕ ꯍꯥꯏꯗꯤ ꯐꯤꯞꯇꯤ ꯄꯥꯔꯁꯦꯟ ꯗꯤꯁꯀꯥꯎꯟ ꯄꯤꯖꯔꯒꯀꯣ ꯇꯥꯔꯤꯕ ꯔꯦꯠꯇꯩ ꯌꯥꯝ ꯍꯟꯊꯔꯒ ꯄꯤꯖꯒꯅꯤ ꯑꯝꯇꯪ ꯃꯍꯥꯎ ꯇꯪꯕꯤꯔꯔꯣ ꯂꯥꯛꯑꯣ ꯗꯦꯠ ꯐꯣꯔꯇꯤꯟꯗ ꯁꯣꯏꯗꯅꯀꯣ ꯑ ꯍꯣꯏ ꯐꯔꯦ ꯐꯔꯦ ꯊꯝꯖꯔꯦ